ꯗ꯭ꯔꯥꯏꯕꯔ ꯑꯩꯁꯦ ꯍꯧꯖꯤꯛ ꯍꯤꯌꯥꯡꯊꯥꯡ ꯏꯌꯥꯔꯄꯣꯠꯇ ꯆꯠꯀꯗꯕꯅꯦ ꯍꯧꯖꯤꯛ ꯊꯨꯔꯦ ꯑꯩꯒꯤꯁꯦ ꯃꯇꯝ ꯌꯥꯝ ꯂꯩꯇ꯭ꯔꯦ ꯑꯗꯣ ꯑꯗꯨ ꯂꯝꯕꯤꯁꯨ ꯄꯟꯗꯅ ꯂꯩꯔꯦ ꯂꯝꯕꯤ ꯇ꯭ꯔꯥꯐꯤꯛ ꯍꯧꯖꯤꯛ ꯖꯥꯝ ꯊꯣꯛꯑꯝꯅꯤꯅ ꯑꯗꯨ ꯂꯝꯕꯤ ꯑꯁꯝꯕ ꯑꯃ ꯌꯥꯔꯒꯗꯤ ꯊꯤꯕꯤꯌꯨ ꯃꯇꯝꯁꯤ ꯌꯥꯝꯅ ꯊꯦꯡꯈ꯭ꯔꯦ ꯑꯗꯨꯅꯅꯤ